ꯑꯩꯅ ꯄꯥꯝꯖꯕ ꯀꯣꯂꯦꯁ ꯑꯅꯤꯃꯛꯇ ꯊꯥꯈꯤꯕ ꯄꯔꯤꯈꯥ ꯑꯗꯨ ꯑꯅꯤꯃꯛ ꯈꯟꯖꯜꯂꯛꯈꯤ ꯃꯗꯨꯗ ꯑꯩ ꯇꯧꯐꯝ ꯈꯪꯈꯤꯗꯦ ꯀꯔꯝꯕꯗ ꯃꯤꯡ ꯆꯟꯗꯣꯏꯅꯣ ꯍꯥꯏꯕꯗ ꯑꯅꯤꯃꯛꯇꯤ ꯄꯥꯝꯈꯤ ꯑꯗꯨꯕꯨ ꯑꯃꯇꯪꯗꯤ ꯈꯟꯗꯕ ꯌꯥꯗꯕꯅꯤꯅ ꯑꯩꯅ ꯑꯩꯒꯤ ꯕꯕꯥ ꯏꯃꯥ ꯑꯃꯁꯨꯡ ꯏꯆꯦꯁꯤꯡꯒ ꯇꯥꯟꯅꯈꯤ ꯃꯈꯣꯏꯒ ꯇꯥꯟꯅꯔꯕ ꯃꯇꯨꯡꯗ ꯀꯣꯟꯅ ꯑꯩꯉꯣꯟꯗ ꯍꯦꯟꯅ ꯂꯧꯁꯤꯡ ꯄꯤꯒꯗꯕ ꯑꯃꯗꯤ ꯆꯥꯟꯅꯒꯗꯕ ꯀꯣꯂꯦꯁ ꯑꯗꯨ ꯈꯟꯈꯤ